ꯑꯩꯒꯤ ꯃꯇꯨꯡ ꯏꯟꯅ ꯑꯩꯅ ꯈꯟꯖꯕꯗ ꯍꯥꯏꯔꯤꯕ ꯑꯦꯛꯖꯥꯝ ꯑꯁꯦ ꯑꯩꯈꯣꯏꯅ ꯄꯥꯁ ꯇꯧꯕꯒꯤ ꯆꯥꯡ ꯑꯁꯤ ꯍꯥꯏꯔꯤꯕ ꯃꯐꯝ ꯑꯁꯤꯗ ꯌꯥꯝꯅ ꯅꯦꯝꯂꯤꯕꯒꯤ ꯃꯔꯝꯗꯤ ꯑꯩꯈꯣꯏꯒꯤ ꯒꯥꯏꯗꯦꯟꯁ ꯋꯥꯠꯄ ꯑꯗꯒꯤ ꯑꯩꯈꯣꯏꯒꯤ ꯁ꯭ꯇꯦꯠ ꯒꯔꯃꯦꯟ ꯑꯁꯤꯅ ꯑꯩꯈꯣꯏꯒꯤ ꯐꯦꯁꯤꯂꯤꯇꯤꯁ ꯑꯃꯁꯨꯡ ꯁ꯭ꯀꯣꯂꯔꯁꯤꯞ ꯇꯣꯉꯥꯟ ꯇꯣꯉꯥꯟꯕ ꯁꯥꯇ꯭ꯔꯥꯁꯤꯡꯗ ꯄꯤꯕ ꯑꯁꯤꯒꯨꯝꯂꯕ ꯑꯁꯤ ꯀꯌꯥ ꯌꯥꯝꯅ ꯋꯥꯠꯄ ꯈꯔ ꯋꯥꯠꯄꯗꯒꯤ ꯑꯃꯁꯨꯡ ꯍꯥꯏꯔꯤꯕ ꯑꯩꯈꯣꯏꯒꯤ ꯁꯥꯇ꯭ꯔꯥꯁꯤꯡꯁꯤꯅ ꯑꯩꯈꯣꯏꯒꯤ ꯃꯣꯏꯒꯤ ꯂꯩꯇ ꯂꯥꯏꯔꯕ ꯑꯩꯈꯣꯏꯒꯤ ꯐꯥꯏꯅꯥꯟꯁꯦꯜ ꯁꯣꯔꯇꯦꯖ ꯑꯣꯏꯕ ꯃꯔꯝ ꯑꯃꯁꯨꯅꯤ ꯑꯃꯁꯨꯡ ꯑꯩꯈꯣꯏꯒꯤ ꯁꯥꯇ꯭ꯔꯥꯁꯤꯡꯁꯤꯅ ꯑꯩꯈꯣꯏꯒꯤ ꯅꯣꯂꯦꯖ ꯑꯩꯈꯣꯏ ꯃꯁꯤ ꯃꯇꯧ ꯀꯔꯝꯅ ꯄ꯭ꯔꯤꯄꯦꯁꯟ ꯇꯧꯒꯅꯤ ꯑꯃꯁꯨꯡ ꯃꯁꯤ ꯃꯇꯧ ꯀꯔꯝꯅ ꯊꯦꯡꯅꯒꯅꯤ ꯍꯥꯏꯕꯒꯤ ꯅꯣꯂꯦꯖ ꯑꯁꯤꯁꯨ ꯋꯥꯠꯄ ꯑꯃꯁꯨꯡ ꯑꯩꯈꯣꯏꯒꯤ ꯋꯤꯜ ꯃꯔꯨ ꯑꯣꯏꯕ ꯑꯩꯈꯣꯏꯒꯤ ꯋꯤꯜ ꯁꯥꯇ꯭ꯔꯥꯁꯤꯡꯗ ꯃꯣꯏꯅ ꯇꯧꯒꯗꯕ ꯏꯟꯁꯄꯥꯏꯔꯦꯁꯟ ꯑꯃꯁꯨꯡ ꯋꯤꯜ ꯑꯁꯤ ꯋꯥꯠꯄꯅ ꯃꯔꯝ ꯑꯣꯏꯔ ꯀꯥꯟꯗ ꯑꯩꯈꯣꯏꯒꯤ ꯍꯥꯏꯔꯤꯕ ꯁꯥꯇ꯭ꯔꯥꯁꯤꯡ ꯑꯁꯤꯅ ꯑꯩꯈꯣꯏꯒꯤ ꯍꯥꯏꯔꯤꯕ ꯑꯦꯛꯖꯥꯝ ꯑꯁꯤ ꯄꯥꯁ ꯇꯧꯕꯒꯤ ꯆꯥꯡ ꯑꯁꯤ ꯃꯐꯝꯁꯤꯗ ꯅꯦꯝꯂꯤꯕꯅꯤ